ꯍꯨꯏ ꯍꯧꯗꯣꯡ ꯂꯣꯏꯕꯅ ꯌꯨꯝꯗ ꯑꯩꯈꯣꯏꯒꯤ ꯁ꯭ꯇꯔꯦꯁ ꯂꯩꯕ ꯋꯥꯈꯜ ꯅꯨꯡꯉꯥꯏꯇꯕ ꯑꯗꯩ ꯏꯊꯟꯇ ꯂꯩꯕ ꯅꯨꯡꯉꯥꯏꯇꯕ ꯑꯗꯨꯒꯨꯝꯕꯁꯤꯡꯕꯨ ꯍꯟꯊꯍꯜꯂꯤ ꯑꯃꯗꯤ ꯑꯩꯈꯣꯏꯗ ꯐꯤꯖꯤꯀꯦꯜ ꯍꯥꯏꯗꯤ ꯑꯩꯈꯣꯏꯒꯤ ꯍꯛꯆꯥꯡ ꯁꯥꯖꯦꯜ ꯇꯧꯕ ꯑꯃ ꯑꯃ ꯇꯧꯕ ꯍꯛꯆꯥꯡ ꯂꯦꯡ ꯈꯣꯠꯄ ꯇꯧꯕꯗ ꯃꯍꯥꯛꯅ ꯃꯇꯦꯡ ꯌꯥꯝꯅ ꯄꯥꯡꯏ ꯃꯍꯥꯛꯅ ꯑꯩꯈꯣꯏꯗ ꯑꯩꯈꯣꯏꯒꯤ ꯋꯥꯈꯜꯒꯤ ꯊꯝꯃꯣꯏꯒꯤ ꯑꯣꯏꯕ ꯅꯨꯡꯁꯤꯕ ꯑꯗꯨꯒꯨꯝꯕꯒꯤ ꯃꯥꯅ ꯑꯩꯈꯣꯏꯗ ꯁꯞꯄ꯭ꯣꯔꯠ ꯃꯌꯥꯝ ꯑꯃ ꯄꯤ ꯃꯇꯦꯡ ꯀꯌꯥ ꯑꯃ ꯄꯤ ꯑꯃꯗꯤ ꯑꯩꯈꯣꯏꯗ ꯅꯨꯡꯁꯤꯕ ꯑꯃꯗꯤ ꯑꯩꯈꯣꯏꯅ ꯍꯤꯡꯅꯤꯡꯕ ꯑꯗꯨꯒꯨꯝꯕ ꯅꯨꯡꯉꯥꯏꯍꯟꯕ ꯀꯌꯥ ꯑꯃ ꯑꯇꯩ ꯑꯩꯈꯣꯏꯅ ꯊꯕꯛ ꯋꯥꯅ ꯍꯜꯂꯛꯂꯕꯁꯨ ꯅꯨꯡꯉꯥꯏꯕ ꯑꯗꯨꯒꯨꯝꯕ ꯃꯍꯥꯛꯅ ꯄꯤ ꯑꯩꯈꯣꯏꯅ ꯊꯕꯛ ꯍꯜꯂꯛꯄ ꯃꯇꯝꯗ ꯃꯍꯥꯛꯅ ꯆꯦꯟꯁꯤꯜꯂꯛꯇꯨꯅ ꯑꯩꯈꯣꯏꯒꯤ ꯅꯥꯛꯇ ꯍꯨꯏ ꯌꯦꯟ ꯑꯃꯨꯛ ꯆꯦꯟꯁꯤꯜꯂꯛꯇꯨꯅ ꯈꯣꯡꯕ ꯃꯇꯝꯗ ꯑꯩꯈꯣꯏꯒꯤ ꯂꯣꯏꯖꯔꯤꯕ ꯍꯨꯏ ꯑꯗꯨ ꯃꯥꯍꯥꯛꯀꯤ ꯅꯨꯡꯁꯤꯕ ꯑꯩꯈꯣꯏ ꯂꯥꯛꯄꯩ ꯅꯨꯉꯥꯏꯕ ꯑꯗꯨꯏ ꯃꯇꯝꯗ ꯑꯩꯈꯣꯏꯒꯤ ꯋꯥꯔꯝꯕ ꯐꯗꯨꯅ ꯃꯍꯥꯛꯄꯨ ꯁꯥꯟꯅꯃꯤꯟꯅꯕ ꯑꯗꯨꯒꯨꯝꯕ ꯀꯌꯥ ꯑꯃ ꯇꯧꯏ ꯑꯩꯈꯣꯏꯅ ꯏꯊꯟꯇ ꯂꯩꯕ ꯃꯇꯝꯗꯁꯨ ꯑꯩꯈꯣꯏꯅ ꯂꯣꯏꯖꯔꯤꯕ ꯍꯨꯏ ꯑꯗꯨ ꯁꯥꯟꯅꯗꯨꯅ ꯃꯍꯥꯛꯀ ꯆꯣꯡ ꯐꯟꯗꯨꯅ ꯁꯥꯟꯅꯕ ꯃꯇꯝꯗ ꯑꯩꯈꯣꯏꯕꯨ ꯌꯥꯝꯅ ꯅꯨꯡꯉꯥꯏꯕ ꯐꯥꯎꯍꯜꯂꯤ ꯃꯍꯥꯛꯅ ꯑꯩꯈꯣꯏꯒꯤ ꯉꯁꯤꯒꯤ ꯅꯣꯡꯃꯒꯤ ꯇꯧꯕ ꯃꯇꯝꯗ ꯊꯕꯛ ꯑꯃ ꯑꯣꯏꯒꯦꯔ ꯑꯃ ꯑꯣꯏꯒꯦꯔ ꯃꯍꯥꯛꯅ ꯃꯇꯦꯡ ꯀꯌꯥ ꯑꯃꯁꯨ ꯄꯥꯡꯏ ꯑꯃꯗꯤ ꯑꯩꯈꯣꯏꯕꯨ ꯅꯨꯡꯉꯥꯏꯕꯗ ꯄꯨꯟꯁꯤ ꯑꯃ ꯃꯍꯥꯛꯅ ꯄꯤ